ꯁꯤ ꯐꯨꯠ ꯋꯥꯏꯐꯥꯏ ꯑꯣꯏꯕꯤꯔꯕꯔꯥ ꯉꯁꯥꯏ ꯁꯤꯡꯖꯃꯩꯐꯥꯎꯒꯤ ꯆꯤꯀꯟ ꯕ꯭ꯔꯤꯌꯥꯅꯤ ꯑꯣꯔꯗꯔ ꯇꯧꯖꯈꯤꯕ ꯑꯗꯨ ꯐꯤꯕꯝ ꯈꯔ ꯐꯠꯇꯅ ꯂꯥꯛꯄꯗꯨꯅ ꯃꯔꯝ ꯑꯣꯏꯔꯒ ꯈꯔ ꯍꯩꯗꯣꯛ ꯂꯥꯛꯄꯗꯨꯅ ꯃꯔꯝ ꯑꯣꯏꯔꯒ ꯑꯃꯨꯛꯀ ꯔꯤꯐꯟ ꯇꯧꯕꯤꯕ ꯌꯥꯒꯗꯔꯥ